ꯑꯥꯔꯠ ꯑꯦꯟ ꯗ ꯀ꯭ꯔꯥꯐ ꯍꯥꯏꯕ ꯄꯣꯠꯊꯣꯛꯁꯤꯡ ꯑꯇꯣꯞꯄ ꯃꯐꯝ ꯌꯨ ꯑꯦꯁ ꯑꯦꯒꯨꯝꯕꯗꯁꯨ ꯑꯗꯨꯝ ꯇꯤꯛꯁꯦ ꯑꯗꯨꯝ ꯐꯪꯏ ꯑꯗꯨꯒ ꯀ꯭ꯂꯦꯅꯨꯡ ꯏꯁꯇꯣꯟ ꯀꯔꯤ ꯀꯔꯥ ꯁꯤꯒꯨꯝꯕꯁꯤꯁꯨ ꯖꯄꯥꯟꯒꯨꯝꯕ ꯆꯤꯅꯥꯒꯨꯝꯕꯗꯁꯨ ꯑꯗꯨꯝ ꯐꯪꯏ ꯑꯗꯨꯒ ꯑꯗꯨꯒ ꯑꯩꯈꯣꯏꯒꯤ ꯔꯤꯖꯅꯦꯜ ꯑꯣꯏꯕ ꯃꯐꯝ ꯑꯌꯥꯝꯕꯗꯁꯨ ꯑꯗꯨꯝ ꯇꯤꯛ ꯅꯨꯡ ꯑꯗꯒꯤ ꯋꯥꯅꯨꯡ ꯀꯔꯤ ꯀꯔꯥ ꯍꯥꯏꯗꯤ ꯃꯐꯝ ꯑꯌꯥꯝꯕꯗꯁꯨ ꯑꯗꯨꯝ ꯑꯗꯨꯒ

ꯄꯣꯠꯂꯝꯁꯤꯡ ꯑꯗꯨꯝ ꯑꯌꯥꯝꯕ ꯑꯩꯈꯣꯏꯒꯤ ꯑꯗꯨꯝ ꯏꯟꯗꯤꯌꯥꯒꯤ ꯃꯐꯝ ꯑꯌꯥꯝꯕꯗꯁꯨ ꯑꯗꯨꯝ ꯑꯩꯈꯣꯏ ꯃꯅꯤꯄꯨꯔꯗꯁꯨ ꯑꯗꯨꯝ ꯋꯥꯅꯨꯡ ꯇꯤꯛꯁꯨ ꯑꯗꯨꯝ ꯈꯔ ꯈꯔ ꯑꯗꯨꯝ ꯑꯩꯈꯣꯏ ꯃꯅꯤꯄꯨꯔꯗꯁꯨ ꯑꯗꯨꯝ ꯇꯤꯛ ꯑꯗꯨꯝ ꯍꯧꯏ ꯋꯥꯁꯨ ꯑꯗꯨꯝ ꯍꯧꯏ ꯑꯗꯨꯒ ꯏꯟꯗꯤꯌꯥꯒꯤ ꯃꯐꯝ ꯑꯌꯥꯝꯕꯗꯁꯨ ꯑꯗꯨꯝ ꯎ ꯇꯤꯛ ꯑꯗꯨꯝ ꯂꯣꯏꯅ ꯑꯗꯨꯝ ꯐꯪꯏ ꯑꯗꯨꯒ ꯀ꯭ꯂꯦ ꯏꯁꯇꯣꯟꯒꯨꯝꯕ ꯀꯩꯒꯨꯝꯕ ꯑꯌꯥꯝꯕ ꯁꯤꯡꯗꯤ ꯑꯗꯨꯝ ꯆꯤꯅꯥꯒꯨꯝꯕ ꯖꯄꯥꯟꯒꯨꯝꯕ ꯑꯌꯥꯝꯕ ꯑꯗꯨꯗ ꯑꯌꯥꯝꯕ ꯑꯣꯏꯅ ꯁꯤꯖꯤꯟꯅꯩ